ꯍꯜꯂꯣ ꯑꯣ ꯁꯤꯁꯦ ꯀꯔꯤ ꯄꯣꯠ ꯑꯣꯏꯗꯣꯏꯅꯣ ꯑꯣ ꯀꯃꯥꯏꯅ ꯍꯥꯞꯄꯒ ꯀꯃꯥꯏꯅ ꯁꯤꯖꯤꯟꯅꯗꯣꯏꯅꯣ

ꯑꯣꯑꯣ ꯑꯗꯨꯗꯤ ꯑꯩꯁꯨ ꯑꯃ ꯂꯧꯖꯒꯦ ꯑꯗꯨꯝ ꯆꯥꯝꯃꯔꯤ ꯑꯗꯨꯋꯥꯏꯗ ꯌꯥꯕꯤꯔꯣ ꯑꯗꯨꯗ ꯑꯗꯨꯝ ꯂꯧꯖꯔꯒꯦ ꯍꯣꯏ ꯍꯣꯏ ꯌꯥꯝ ꯁꯤꯠꯍꯧꯔꯣ